ꯏꯇꯥꯎ ꯑꯩꯒꯤꯁꯦ ꯗꯇꯥꯁꯦ ꯄ꯭ꯂꯥꯟꯁꯦ ꯄꯥꯝꯗꯦ ꯀꯔꯤꯒꯤꯅꯣꯗꯤ ꯍꯧꯖꯤꯛꯁꯤ ꯄꯩꯁꯥ ꯖꯤꯑꯣ ꯀꯝꯄꯅꯤ ꯔꯤꯆꯥꯔꯖ ꯍꯥꯞꯄꯁꯤ ꯄꯩꯁꯥꯗꯤ ꯌꯥꯝ ꯌꯥꯝꯃꯦꯕꯀꯣ ꯋꯥꯟ ꯑꯦꯝ ꯕꯤꯒꯤ ꯍꯥꯏꯔꯁꯨ ꯋꯥꯟ ꯄꯣꯏꯟ ꯐꯥꯏꯚꯀꯤ ꯑꯣꯏꯔꯁꯨ ꯇꯨ ꯖꯤ ꯕꯤꯒꯤ ꯍꯥꯏꯔꯁꯨ ꯄꯩꯁꯥꯗꯤ ꯌꯥꯝ ꯌꯥꯝꯃꯒꯅꯦ ꯂꯤꯝ ꯑꯩꯈꯣꯏꯒꯤ ꯖꯤꯑꯣ ꯏꯌꯥꯔꯇꯦꯜꯒ ꯖꯤꯑꯣꯒꯁꯤ ꯃꯥꯟꯅꯗꯦ ꯏꯌꯥꯔꯇꯦꯜꯅ ꯈꯤꯇꯪ ꯁꯥꯡꯅ ꯀꯩꯅꯣ ꯇꯧꯋꯦꯕ ꯀꯨꯏꯅ ꯁꯤꯖꯤꯟꯅꯕ ꯌꯥꯏꯌꯦꯕ ꯑꯗꯨ ꯖꯤꯑꯣ ꯌꯥꯝ ꯅꯨꯡꯉꯥꯏꯇꯦ ꯁꯥꯔ ꯏꯇꯥꯎꯁꯤꯗꯤ ꯌꯥꯝ ꯁꯦꯝꯗꯣꯛꯄꯁꯦ ꯑꯩꯒꯤ ꯃꯣꯠꯇꯗꯤ ꯌꯥꯝ ꯄꯥꯝꯖꯩ